ꯍꯜꯂꯣ ꯑꯁꯤꯅꯥ ꯑꯣ ꯑꯩꯗꯣ ꯐꯤ ꯈꯔ ꯂꯧꯅꯤꯡꯕ ꯅꯣꯏꯔꯣꯝ ꯐꯤ ꯀꯩ ꯀꯩ ꯁꯥꯕꯅꯣꯒꯤ

ꯎꯝ

ꯎꯝ ꯎꯝ ꯃꯃꯜꯁꯦ ꯅꯣꯏ ꯑꯗꯨꯋꯥꯏꯗꯣ ꯑꯗꯨꯝ ꯈꯔ ꯀꯃꯥꯏꯅ ꯇꯧꯏ ꯕꯖꯥꯔꯒ ꯍꯥꯏꯗꯤ ꯃꯤ ꯑꯇꯩꯒ ꯑꯗꯨꯝ ꯃꯥꯟꯅꯕ꯭ꯔꯥ ꯀꯃꯥꯏꯅ ꯇꯧꯏ ꯍꯣꯡꯕ꯭ꯔꯕ

ꯎꯝ

ꯐꯅꯦꯛ ꯃꯌꯦꯛ ꯅꯥꯏꯕꯒꯨꯝꯕꯗꯤ ꯁꯥꯗ꯭ꯔꯣ

ꯎꯝꯍꯨꯝ ꯑꯗꯨꯏꯗꯣ ꯑꯩꯗꯣ ꯀꯩꯅꯣꯒꯨꯝꯕ ꯁꯥꯕ꯭ꯔꯥ ꯁꯪꯒꯣꯝ ꯆꯥ ꯃꯆꯨꯒꯨꯝꯕ ꯁꯥꯔꯤꯕ꯭ꯔꯥ ꯅꯣꯏ ꯑꯗꯨꯋꯥꯏꯗ ꯑꯪ ꯐꯅꯦꯛ ꯅꯥꯏꯕꯤꯗ ꯅꯠꯇꯦ ꯀꯩꯅꯣꯗ ꯈꯨꯔꯈꯨꯜꯗ ꯎꯝ ꯑꯥ ꯑꯗꯨꯒꯤꯗꯣ ꯐꯖꯕꯅꯦ ꯑꯣꯍꯣ ꯁꯨꯠ ꯁꯨꯠ ꯑꯣꯏꯅ ꯍꯧꯖꯤꯛꯀꯥꯟꯁꯤꯗꯤ ꯐꯤꯒ ꯐꯅꯦꯛꯀ ꯁꯨꯠ ꯌꯥꯝ ꯆꯠꯅꯩꯀꯣ ꯍꯣꯏ

ꯑꯣꯍꯣ ꯏꯃꯥ ꯃꯇꯝ ꯃꯇꯝꯒꯤ ꯑꯗꯨꯝ ꯍꯣꯡꯅ ꯂꯩ ꯑꯗꯨꯏꯗꯣ ꯑꯩ ꯀꯩꯅꯣ ꯑꯩꯅ ꯐꯣꯟ ꯇꯧꯔꯛꯏꯁꯤꯅ ꯑꯃꯨꯛꯅꯦ ꯐꯤ ꯐꯅꯦꯛ ꯈꯔ ꯂꯩꯅꯤꯛꯕꯩ ꯑꯩꯁꯨ ꯏꯃꯥꯟꯅꯕꯤꯒꯤ ꯄꯣꯠꯄꯥꯡꯁꯨ ꯄꯤꯗꯣꯏꯕ ꯑꯗꯩ ꯑꯩꯁꯨ ꯈꯔ ꯂꯩꯁꯤꯟꯅꯤꯛꯕ ꯑꯗꯨꯒꯤ ꯍꯪꯉꯛꯄꯩ ꯑꯗꯨꯏꯗꯣ ꯑꯗꯨꯝ ꯑꯩ ꯍꯌꯦꯡ ꯑꯗꯨꯝ ꯂꯥꯛꯑꯒꯦꯕꯀꯣ ꯅꯪꯉꯣꯟꯗ ꯐꯣꯟ ꯑꯃꯨꯛ ꯇꯧꯔꯛꯈꯤꯕ ꯃꯔꯛꯁꯤꯗ ꯂꯪꯗꯣ ꯑꯗꯨ ꯀꯩ ꯀꯩ ꯃꯆꯨ ꯁꯥꯕꯅꯣꯗꯣ ꯌꯦꯡꯉꯛꯑꯣ ꯑꯗꯨꯒ ꯍꯥꯏꯔꯛꯑꯣꯕ ꯈꯨꯔꯈꯨꯜ ꯒꯨꯝꯕꯗꯨꯁꯨ ꯑꯩ ꯂꯧꯅꯤꯡꯉꯦꯕ ꯊꯕꯛ ꯆꯠꯀꯥꯟꯗ ꯍꯧꯖꯤꯛ ꯈꯨꯔꯈꯨꯜꯗꯣ ꯉꯥꯛꯇ ꯁꯦꯠꯅꯔꯕꯅꯤꯅꯅꯦ ꯑꯗꯩ ꯋꯥꯟ ꯄ꯭ꯂꯥꯏꯗꯨꯁꯨ ꯃꯔꯨ ꯑꯣꯏ ꯋꯥꯟ ꯄ꯭ꯂꯥꯏꯗꯨꯁꯨ ꯑꯗꯨꯝ ꯊꯝꯗ꯭ꯔꯗꯤ ꯌꯥꯗꯦ ꯀꯩꯒꯤꯅꯣꯗꯤ ꯑꯌꯨꯛ ꯅꯨꯡꯗꯥꯡ ꯁꯦꯠꯄꯩꯗꯤ ꯋꯥꯟ ꯄ꯭ꯂꯥꯏꯅ ꯂꯥꯁꯇꯤꯡ ꯑꯣꯏ ꯍꯥꯏꯕ ꯇꯨ ꯄ꯭ꯂꯥꯏ ꯒꯨꯝꯕꯗꯤ ꯁꯥꯗ꯭ꯔꯣ ꯏꯪꯊꯝ ꯊꯥꯒꯤ ꯎꯝꯍꯨꯝ ꯍꯣꯏ ꯇꯨ ꯄ꯭ꯂꯥꯏꯗꯨꯁꯨ ꯏꯪꯊꯝ ꯊꯥꯗꯗꯤ ꯏꯪꯉꯛꯀꯅꯤ ꯇꯨ ꯄ꯭ꯂꯥꯏ ꯑꯗꯨꯝ ꯂꯨꯝꯃꯦꯕ ꯋꯥꯟ ꯄ꯭ꯂꯥꯏꯅ ꯑꯩꯅ ꯑꯃꯨꯛ ꯀꯩꯅꯣ ꯇꯧꯗꯦꯕ ꯍꯣꯏ ꯑꯆꯥ ꯑꯔꯥꯡꯒꯥꯗꯨꯁꯨ ꯀꯥꯂꯦꯟꯗꯗꯤ ꯅꯨꯡꯉꯥꯏꯗꯅ ꯑꯗꯨꯅꯦ ꯑꯩꯅꯅꯦ ꯕꯖꯥꯔꯒꯤ ꯐꯅꯦꯛꯁꯦ ꯑꯁꯤ ꯁꯦꯠꯇꯧ ꯇꯜꯂꯦꯕ ꯕꯖꯥꯔꯒꯤꯗꯤꯅꯦ ꯑꯗꯨꯝ ꯇꯥꯡꯉꯦꯕ ꯍꯦꯛꯇ ꯑꯗꯨꯒꯅꯦ ꯏꯄꯥ ꯏꯄꯥꯁꯨ

ꯑꯪ ꯑꯗꯨꯏꯅꯦ ꯑꯩꯁꯨꯅꯦ ꯎꯝ ꯍꯣꯏ ꯑꯗꯨꯅꯦ ꯑꯩꯁꯨ ꯕꯖꯥꯔꯒꯤ ꯐꯅꯦꯛ ꯕꯖꯥꯔꯒꯤ ꯐꯅꯦꯛꯇꯤ ꯂꯩꯗꯧ ꯇꯜꯂꯦꯕ ꯍꯥꯏꯗꯤ ꯃꯤ ꯃꯁꯛ ꯈꯪꯕ ꯐꯖꯅ ꯁꯥꯕ ꯈꯣꯠꯄ ꯍꯩꯕ ꯑꯗꯒꯤ ꯍꯛꯄ ꯈꯣꯠꯄꯗꯁꯨ ꯃꯈꯨꯠ ꯅꯥꯟꯕ ꯈꯣꯠꯄ ꯑꯗꯨꯒꯨꯝꯕ ꯈꯜꯂꯒ ꯂꯩꯅꯤꯡꯉꯦꯕ ꯄꯣꯠ ꯂꯩꯕ ꯍꯥꯏꯁꯤꯗꯕꯨ ꯁꯦꯜ ꯇꯤꯡꯗꯣꯔꯤꯕꯅꯤꯅ ꯑꯗꯨꯏ ꯑꯗꯨꯒꯤꯅꯦ ꯑꯩ ꯑꯗꯨꯝ ꯍꯌꯦꯡꯅꯦ ꯐꯣꯟ ꯇꯧꯔꯛꯑꯒꯦ ꯑꯗꯨꯒꯅꯦ ꯀꯩꯅꯣ ꯐꯅꯦꯛꯇꯣ ꯈꯨꯔꯈꯨꯜꯗ ꯑꯗꯒꯤ ꯀꯩꯅꯣꯗ ꯈꯔ ꯂꯩꯅꯤꯡꯉꯦ ꯍꯥꯏꯗꯤ ꯏꯃꯥꯟꯅꯕꯤꯒꯤꯗꯁꯨ ꯐꯅꯦꯛ ꯑꯃꯇꯁꯨ ꯄꯤꯕ ꯅꯨꯡꯉꯥꯏꯇꯕꯀꯥꯟ ꯂꯥꯛꯑꯦꯕ ꯐꯅꯦꯛ ꯑꯅꯤ ꯑꯍꯨꯝ ꯄꯤꯗ꯭ꯔꯗꯤ ꯏꯃꯥꯟꯅꯕꯤ ꯂꯨꯅ ꯇꯤꯅꯕꯗꯅꯦ ꯑꯗꯨꯏ ꯃꯥꯅ ꯐꯅꯦꯛ ꯑꯩꯅ ꯀꯩ ꯄꯥꯝꯕꯅꯣ ꯍꯪꯀꯥꯟꯗ ꯃꯥꯅ ꯈꯨꯔꯈꯨꯜꯗꯨ ꯄꯥꯝꯃꯦ ꯍꯥꯏꯔꯛꯄ ꯁꯪꯒꯣꯝ ꯆꯥ ꯃꯆꯨꯗꯨ ꯍꯥꯏꯔꯛꯄ ꯑꯩꯅ ꯑꯦ ꯑꯗꯨꯏꯗꯤ ꯑꯁꯤꯅꯥꯗ ꯐꯣꯟ ꯇꯧꯔꯒ ꯑꯝꯇ ꯍꯪꯈꯤꯒꯦ ꯈꯨꯔꯈꯨꯜꯗꯨ ꯃꯣꯏꯔꯣꯝꯗꯤ ꯅꯣꯏꯔꯣꯝꯗꯤ ꯐꯤꯁꯦ ꯌꯥꯝ ꯁꯥꯅꯩꯗꯅ ꯑꯗꯨꯒꯤ ꯑꯩꯅ ꯍꯣꯏ ꯑꯥꯎ ꯑꯪ ꯍꯣꯏ ꯍꯣꯏ ꯑꯗꯨꯗꯤ ꯑꯩ ꯑꯗꯨꯝ ꯌꯦꯡꯉꯛꯑꯒꯦꯀꯣ ꯍꯣꯏ ꯍꯣꯏ ꯊꯝꯃꯦ ꯊꯝꯃꯦ